ꯃꯇꯝ ꯁꯥꯡꯅ ꯁ꯭ꯋꯤꯃꯤꯡ ꯇꯧꯒꯦ ꯍꯥꯏꯔꯕꯗꯤ ꯏꯁꯥ ꯐꯕ ꯃꯔꯨ ꯌꯥꯝꯅ ꯑꯣꯏ ꯑꯐꯕ ꯆꯤꯟꯖꯥꯛ ꯆꯥꯒꯗꯕꯅꯤ ꯅꯤꯁꯥꯗꯒꯤ ꯂꯥꯞꯅꯥ ꯂꯩꯒꯗꯕꯅꯤ ꯁ꯭ꯋꯤꯃꯤꯡꯒꯤ ꯑꯣꯖꯥꯒꯤ ꯄꯥꯎꯇꯥꯛꯁꯨ ꯂꯧꯒꯅꯤ ꯇꯣꯏꯅ ꯏꯔꯣꯏꯕ ꯑꯧꯔꯥꯏꯕꯅ ꯄꯥꯡꯒꯜ ꯐꯖꯅ ꯃꯦꯟꯇꯦꯟ ꯇꯧꯔꯒ ꯊꯝꯃꯤ